ꯅꯍꯥꯟꯋꯥꯏ ꯑꯩꯈꯣꯏꯒꯤ ꯁ꯭ꯀꯨꯜ ꯇꯝꯕ ꯃꯇꯝꯒ ꯍꯧꯖꯤꯛꯀꯗꯤ ꯌꯥꯝꯅ ꯈꯦꯠꯅꯔꯦ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯦꯂꯦꯛꯇ꯭ꯔꯣꯅꯤꯛꯁꯀꯤ ꯈꯨꯊꯥꯡꯗ ꯃꯌꯥꯝ ꯇꯧꯅꯔꯦ ꯑꯗꯩ ꯍꯧꯖꯤꯛꯇꯤ ꯊꯥꯏꯅꯗꯤ ꯏꯄꯥ ꯏꯄꯨꯁꯤꯡꯒꯤ ꯂꯥꯏꯒꯤ ꯃꯔꯝ ꯀꯔꯤ ꯀꯔꯥ ꯂꯣꯏ ꯇꯧꯅꯔꯝꯏ ꯍꯧꯖꯤꯛꯇꯤ ꯇꯧꯗ꯭ꯔꯦ ꯍꯧꯖꯤꯛꯇꯤ ꯊꯥꯡ ꯇꯥ ꯌꯥꯎꯕꯅꯦ ꯑꯗꯩ ꯖꯒꯣꯏꯒꯨꯝꯕ ꯌꯥꯎꯕꯅꯦ ꯁꯨꯒꯨꯝꯕ ꯑꯣꯏ ꯂꯣꯏ ꯇꯧꯅꯔꯦ ꯑꯗꯒꯤ ꯊꯥꯏꯅꯗꯤ ꯁ꯭ꯀꯨꯜꯁꯦ ꯑꯩꯈꯣꯏꯒꯤ ꯕꯦꯟꯁꯀꯨꯝꯕ ꯂꯩꯇꯕꯒꯤ ꯕꯣꯔꯥꯗ ꯊꯥꯔꯒ ꯀꯥꯕ ꯈꯣꯠꯄ ꯇꯧꯅꯩ ꯑꯗꯨ ꯍꯧꯖꯤꯛꯇꯤ ꯆꯥꯎꯈꯠꯂꯕꯅꯤꯅ ꯁ꯭ꯀꯨꯜꯁꯨ ꯃꯌꯥꯝ ꯂꯩꯔꯕꯅꯤꯅ ꯕꯦꯟꯁ ꯑꯣꯏꯅ ꯁꯔꯀꯥꯔꯅꯁꯨ ꯌꯦꯡꯕꯤꯔꯦ ꯑꯗꯒꯤ ꯄ꯭ꯔꯥꯏꯕꯦꯠ ꯁ꯭ꯀꯨꯜ ꯂꯤꯡꯈꯠꯄꯁꯤꯡꯅꯁꯨ ꯃꯥꯒꯤ ꯆꯥꯟꯅꯕ ꯂꯣꯏꯅ ꯍꯥꯞꯄꯦ ꯑꯗꯒꯤ ꯑꯍꯜ ꯂꯝꯃꯟꯅꯁꯨ ꯑꯉꯥꯡꯁꯤꯡꯁꯦ ꯐꯖꯅ ꯀꯤꯌꯥꯔ ꯂꯧꯕꯤꯔꯒ ꯐꯖꯅ ꯊꯥꯕꯤꯔꯦ ꯁ꯭ꯀꯨꯜ ꯊꯥꯕ ꯃꯇꯝꯗ ꯑꯗꯒꯤ ꯌꯥꯝ ꯊꯤꯅ ꯈꯦꯅꯔꯦ ꯅꯍꯥꯟꯋꯥꯏꯒ ꯍꯧꯖꯤꯛꯀꯗꯤ ꯑꯗꯒꯤ ꯑꯇꯣꯞꯄ ꯑꯃꯅ ꯑꯗꯒꯤ ꯅꯍꯥꯟꯋꯥꯏꯗꯤ ꯗ꯭ꯔꯦꯁꯀꯁꯦ ꯁꯦꯠꯇꯕꯤꯗ ꯑꯗꯩ ꯄꯪꯀꯥꯗ ꯀꯥꯏ ꯄꯪꯆꯠꯇ ꯆꯠꯂꯦ ꯅꯍꯥꯟꯋꯥꯏꯗꯤ ꯍꯧꯖꯤꯛꯇꯤ ꯗ꯭ꯔꯦꯁꯁꯨ ꯅꯥꯏꯔꯦ ꯑꯗꯒꯤ ꯗ꯭ꯔꯦꯁꯁꯨ ꯆꯦꯛ ꯇꯧꯔꯦ ꯑꯗꯒꯤ ꯏꯆꯥꯒꯤ ꯏꯆꯥꯁꯤꯡꯒꯤ ꯈꯨꯖꯤꯟ ꯈꯨꯌꯥ ꯀꯔꯤ ꯀꯔꯥ ꯁꯝ ꯀꯛꯄ ꯈꯣꯠꯄ ꯂꯣꯏꯅꯃꯛ ꯆꯦꯛ ꯇꯧꯔꯦ ꯍꯧꯖꯤꯛꯇꯤ ꯑꯅꯧꯕ ꯑꯣꯏꯅ ꯑꯉꯥꯡꯁꯤꯡꯁꯤ ꯚꯦꯟꯒꯨꯝꯕꯗꯁꯨ ꯆꯠꯅꯤꯡꯉꯦ ꯊꯥꯏꯅꯗꯤ ꯈꯣꯡꯅ ꯆꯠꯂꯒ ꯀꯥꯅꯔꯝꯏ ꯍꯧꯖꯤꯛꯇꯤ ꯆꯥꯎꯈꯠꯂꯕꯅꯤꯅ ꯒꯥꯔꯤꯗ ꯑꯣꯏꯅ ꯆꯠꯅꯔꯦ ꯑꯗꯒꯤ ꯇꯣꯉꯥꯟꯕ ꯑꯉꯥꯡꯁꯤꯡꯁꯦ ꯈꯪꯅꯅꯕ ꯑꯇꯣꯞ ꯑꯇꯣꯞꯄ ꯂꯝꯗ ꯄꯨꯔꯒ ꯁꯤꯃꯤꯇ꯭ꯔꯤ ꯑꯣꯏꯔꯣ ꯃꯤꯎꯖꯤꯌꯝ ꯑꯣꯏꯔꯣ ꯑꯗꯩ ꯖꯨ ꯑꯣꯏꯔꯣ ꯂꯣꯏꯅꯃꯛ ꯍꯧꯖꯤꯛꯇꯤ ꯂꯣꯏꯅꯃꯛ ꯁ꯭ꯀꯨꯜꯒꯤ ꯑꯣꯏꯅ ꯄꯤꯛꯅꯤꯛ ꯑꯣꯏꯅ ꯌꯦꯡꯕ ꯆꯠꯍꯜꯂꯦ ꯅꯍꯥꯟꯋꯥꯏꯗꯤ ꯀꯌꯥ ꯆꯠꯇꯦ ꯑꯗꯩ ꯍꯧꯖꯤꯛꯇꯤ ꯆꯠꯂꯦ ꯌꯥꯝꯅ ꯆꯥꯎꯈꯠꯂꯦ ꯍꯧꯖꯤꯛꯇꯤ ꯑꯇꯣꯞꯄ ꯖꯒꯣꯏꯒꯤ ꯊꯥꯡ ꯇꯥꯒꯨꯝꯕ ꯅꯠꯇꯕ ꯑꯩꯈꯣꯏꯒꯤ ꯄ꯭ꯔꯣꯖꯦꯛ ꯋꯥꯛꯑꯅ ꯑꯃ ꯑꯉꯥꯡꯒꯤ ꯀꯩ ꯀꯩ ꯍꯩꯕ ꯎꯠꯅꯅꯕ ꯑꯩꯈꯣꯏꯒꯤ ꯂꯩ ꯁꯥꯕ ꯑꯣꯏꯔꯣ ꯑꯗꯒꯤ ꯌꯦꯔꯨꯝ ꯃꯀꯨꯅ ꯗꯦꯀꯣꯔꯦꯁꯟ ꯁꯦꯝꯕ ꯑꯗꯒꯤ ꯄꯣꯠ ꯆꯩ ꯁꯥꯕ ꯃꯁꯥꯒꯤ ꯍꯩꯖꯕ ꯇꯦꯂꯦꯟꯁꯤꯡꯗꯨ ꯂꯣꯏꯅꯃꯛ ꯎꯠꯊꯣꯛꯄꯒꯤ ꯇꯥꯟꯖꯥꯁꯨ ꯄꯤꯔꯦ ꯍꯧꯖꯤꯛꯇꯤ ꯅꯍꯥꯟꯋꯥꯏꯗꯤ ꯑꯗꯨꯒꯨꯝꯕ ꯁꯥꯕ ꯍꯩꯇꯕꯅꯤꯅ ꯏꯄꯪ ꯄꯪꯅ ꯂꯣꯏ ꯂꯩ ꯍꯧꯖꯤꯛꯇꯤ ꯆꯥꯎꯈꯠꯂꯕꯅꯤꯅ ꯑꯗꯨꯒꯤꯁꯨ ꯑꯣꯖꯥ ꯂꯩꯕꯅꯤꯅ ꯑꯗ ꯍꯧꯖꯤꯛꯇꯤ ꯂꯣꯏ ꯇꯥꯛꯄꯤ ꯇꯝꯕꯤꯅꯕꯗꯣ ꯂꯣꯏ ꯊꯣꯛꯂꯛꯂꯕꯅꯤꯅ ꯍꯧꯖꯤꯛꯇꯤ ꯌꯥꯝꯅ ꯌꯥꯟꯅ ꯅꯨꯡꯉꯥꯏꯔꯦ ꯑꯗꯒꯤ ꯇꯣꯉꯥꯟꯅ ꯀꯝꯄꯨꯇꯔꯑꯅ ꯑꯃꯁꯨ ꯍꯥꯞꯄꯦ ꯑꯗꯨ ꯀꯝꯄꯨꯇꯔ ꯍꯥꯞꯄꯁꯤꯅ ꯍꯌꯦꯡ ꯃꯊꯪꯃꯨꯛꯀꯤ ꯃꯊꯪ ꯃꯨꯛꯀꯤꯗ ꯑꯃꯨꯛ ꯍꯧꯖꯤꯛ ꯍꯧꯖꯤꯛ ꯂꯩꯔꯤꯕꯁꯤꯗꯒꯤ ꯍꯦꯟꯅ ꯆꯥꯎꯈꯠꯅꯕ ꯍꯧꯖꯤꯛ ꯇꯝꯃꯤꯕ ꯀꯝꯄꯨꯇꯔ ꯇꯝꯃꯤꯕ ꯑꯉꯥꯡꯁꯤꯡꯁꯤꯅ ꯑꯃꯨꯛ ꯃꯊꯪꯗ ꯃꯊꯪ ꯆꯍꯤ ꯁꯨꯔꯣꯟꯗ ꯑꯃꯨꯛ ꯃꯣꯏꯅ ꯑꯃꯨꯛ ꯀꯩꯅꯣ ꯇꯧꯔꯛꯇꯣꯏꯅꯤ ꯁꯤꯗꯒꯤ ꯍꯦꯟꯅ ꯆꯥꯎꯈꯠꯂꯛꯄ ꯑꯃ ꯑꯣꯏꯒꯗꯣꯏꯅꯤ